ꯇ꯭ꯋꯦꯟꯇꯤ ꯐꯣꯔ ꯖꯨꯟ ꯇꯨ ꯊꯥꯎꯖꯟ ꯊ꯭ꯔꯤ ꯊꯥꯔꯇꯤ ꯖꯨꯟ ꯇꯨ ꯊꯥꯎꯖꯟ ꯊ꯭ꯔꯤ ꯐꯥꯏꯕ ꯖꯨꯂꯥꯏ ꯇꯨ ꯊꯥꯎꯖꯟ ꯊ꯭ꯔꯤ ꯇꯦꯟ ꯖꯨꯂꯥꯏ ꯇꯨ ꯊꯥꯎꯖꯟ ꯊ꯭ꯔꯤ ꯇ꯭ꯋꯦꯟꯇꯤ ꯖꯨꯂꯥꯏ ꯇꯨ ꯊꯥꯎꯖꯟ ꯊ꯭ꯔꯤ